ꯍꯧꯖꯤꯛ ꯑꯩꯒꯤ ꯋꯥꯈꯟꯗꯀꯣ ꯑꯩ ꯏꯃꯨꯡꯗ ꯍꯥꯏꯗꯤ ꯑꯩꯒꯤ ꯏꯈꯨꯔꯥ ꯑꯩꯒꯤ ꯕꯕꯥ ꯑꯩꯒꯤ ꯏꯃꯥ ꯑꯃ ꯍꯦꯛꯇꯅ ꯏꯆꯦ ꯑꯣꯏꯕ ꯌꯥꯏ ꯏꯌꯥꯝꯕ ꯑꯣꯏꯕ ꯌꯥꯏ ꯍꯥꯏꯗꯤ ꯃꯣꯏ ꯑꯃ ꯍꯦꯛꯇ ꯅꯥꯔꯀꯥꯟꯗ ꯍꯥꯏꯗꯤ ꯑꯩ ꯋꯥꯈꯟꯗꯀꯣ ꯍꯥꯏꯗꯤ ꯃꯣꯏꯁꯤ ꯀꯩ ꯍꯥꯏꯅꯤ ꯊꯥꯎ ꯊꯨꯝꯒꯨꯝꯕꯁꯤ ꯁꯤꯗꯩꯗꯤ ꯀꯩꯅꯣ ꯊꯥꯎ ꯊꯨꯝꯒꯨꯝꯕꯁꯤ ꯄꯥꯝꯃꯒꯁꯨ ꯃꯣꯏꯅ ꯄꯥꯝꯃꯦꯅ ꯂꯣꯏ ꯄꯤꯖꯗꯕꯤꯗꯀꯣ ꯍꯥꯏꯗꯤ ꯃꯇꯝ ꯈꯔꯒꯤ ꯑꯣꯏꯅ ꯑꯗꯨꯒꯤ ꯄꯣꯠꯁꯤꯅ ꯈꯔ ꯅꯥꯊꯩꯔꯞ ꯊꯝꯕꯤꯔꯒ ꯆꯝꯐꯨꯠ ꯍꯥꯏꯗꯤ ꯃꯣꯏꯒꯤ ꯃꯁꯥꯗ ꯌꯥꯝꯅ ꯍꯦꯜꯗꯤ ꯑꯣꯏꯗꯧꯕ ꯀꯩ ꯍꯥꯏꯅꯤ ꯍꯤꯡꯒꯣꯜꯗ ꯄꯥꯟꯕ ꯃꯅꯥ ꯃꯁꯤꯡꯒꯨꯝꯕꯗꯣ ꯆꯝꯅ ꯐꯨꯠꯄꯤꯔꯒ ꯆꯝꯕ ꯍꯥꯏꯁꯦ ꯄꯨꯔꯥ ꯆꯝꯍꯟꯕꯗꯤ ꯅꯠꯇꯕ ꯍꯥꯏꯗꯤ ꯊꯨꯝꯒꯨꯝꯕ ꯆꯤꯅꯤꯒꯨꯝꯕ ꯌꯥꯝ ꯍꯥꯞꯇꯕꯤꯗ ꯌꯦꯡꯉꯒ ꯈꯔ ꯈꯔ ꯍꯥꯞꯄꯤꯔꯒ ꯐꯖꯅ ꯐꯨꯠꯄꯤꯔꯒ ꯍꯥꯏꯗꯤ ꯃꯣꯏꯗꯁꯨ ꯍꯥꯏꯗꯤ ꯃꯣꯏꯅ ꯆꯥꯛ ꯍꯥꯏꯗꯤ ꯅꯥꯔꯀꯥꯟꯗꯗꯤ ꯑꯩꯈꯣꯏ ꯃꯛꯇꯕꯨ ꯅꯥꯔꯀꯥꯟꯗꯗꯤ ꯆꯥꯛꯇꯨ ꯆꯥꯕꯗꯨ ꯆꯥꯅꯤꯡꯗꯕ ꯄꯣꯛꯄꯅꯤꯅ ꯀꯩ ꯍꯥꯏꯈ꯭ꯔꯦ ꯁꯨꯝ ꯄꯨꯛꯇꯤ ꯍꯥꯡꯍꯟꯕꯗꯤ ꯌꯥꯗꯕꯅꯤꯅ ꯍꯥꯏꯗꯤ ꯇꯣꯔꯣꯕꯣꯠꯀꯨꯝꯕ ꯃꯥꯏꯔꯦꯟꯒꯨꯝꯕ ꯍꯥꯏꯗꯤ ꯃꯣꯏꯁꯤ ꯄꯨꯛ ꯌꯥꯝ ꯈꯥꯡꯉꯤꯗꯅ ꯄꯨꯛ ꯈꯥꯡꯕꯅꯤꯅ ꯑꯗꯨꯒꯨꯝꯕꯁꯤ ꯑꯣꯏꯅ ꯀꯩꯅꯣ ꯇꯧꯔꯒ ꯀꯩ ꯍꯥꯏꯈ꯭ꯔꯦ ꯐꯨꯠꯄꯨ ꯐꯖꯅ ꯐꯨꯠꯄꯤꯔꯒ ꯄꯤꯖꯕꯅ ꯐꯕ꯭ꯔꯥ ꯍꯥꯏꯅ ꯈꯜꯂꯤ ꯑꯩ ꯋꯥꯈꯟꯗ